ꯑꯩ ꯑꯩꯒꯤ ꯃꯤꯡ ꯁꯣꯅꯤꯌꯥ ꯀꯧꯏ ꯏꯄꯥꯒꯤ ꯃꯤꯡꯅ ꯖꯀꯤꯔ ꯀꯧꯏ ꯏꯃꯥꯒꯤ ꯃꯤꯡꯅ ꯊꯣꯏꯕꯤ ꯀꯧꯋꯦ ꯑꯗꯨꯒ ꯏꯆꯤꯟ ꯅꯥꯎ ꯃꯔꯤ ꯌꯥꯎꯑꯦ ꯏꯆꯤꯟꯅꯥꯎ ꯃꯔꯤ ꯑꯩꯅ ꯑꯍꯟꯅꯦ ꯑꯩꯒꯤ ꯃꯈꯥꯗꯨꯅ ꯏꯝꯇꯤꯌꯥꯁ ꯀꯧꯋꯦ ꯏꯝꯇꯤꯌꯥꯁꯀꯤ ꯃꯈꯥꯗꯨꯅ ꯁꯦꯞ ꯁꯦꯞꯀꯤ ꯃꯈꯥꯗꯨꯅ ꯁꯃꯤꯀꯥ ꯀꯧꯋꯦ ꯑꯩ ꯌꯥꯝꯅ ꯂꯨ ꯅꯥꯟꯕ ꯄꯥꯝꯖꯩ ꯑꯩ ꯑꯩꯍꯥꯛ ꯀ꯭ꯂꯥꯁ ꯇꯦꯟ ꯄꯥꯁ ꯇꯧꯔꯦ ꯑꯗꯨꯒ ꯑꯗꯨꯝ ꯑꯇꯣꯞꯄ ꯃꯈꯥ ꯇꯝꯊꯅꯕ ꯍꯣꯠꯅꯔꯤ